ꯑꯩ ꯑꯗꯨꯛꯀꯤ ꯃꯇꯤꯛ ꯀ꯭ꯔꯤꯀꯦꯠ ꯁꯥꯟꯅꯕ ꯄꯥꯝꯖꯩ ꯄꯥꯝꯖꯩ ꯑꯃꯁꯨꯡ ꯍꯩꯖꯩ ꯃꯁꯤ ꯑꯩꯒꯤ ꯍꯣꯕꯤꯅꯤ ꯃꯁꯤ ꯇꯧꯔꯕꯗꯤ ꯑꯩ ꯑꯗꯨꯛꯀꯤ ꯃꯇꯤꯛ ꯅꯨꯡꯉꯥꯏꯖꯒꯅꯤ ꯀ꯭ꯔꯤꯀꯦꯠ ꯄꯨ ꯑꯗꯨꯛ ꯌꯥꯝꯅ ꯊꯋꯥꯏ ꯌꯥꯎꯅ ꯌꯦꯡꯖꯩ ꯑꯃꯁꯨꯡ ꯁꯥꯟꯅꯕꯁꯨ ꯌꯥꯎꯋꯤ ꯏꯁꯇꯦꯠꯀꯤ ꯊꯥꯛꯇꯁꯨ ꯑꯩ ꯀ꯭ꯔꯤꯀꯦꯠ ꯁꯥꯟꯅꯖꯩ